ꯕꯤꯗꯤꯑꯣ ꯀꯟꯇꯦꯟ ꯀ꯭ꯔꯤꯌꯦꯁꯟꯅ ꯒꯦꯃꯤꯡ ꯏꯟꯗꯁꯇ꯭ꯔꯤ ꯑꯁꯤꯗ ꯑꯆꯧꯕ ꯏꯊꯤꯜ ꯀꯌꯥ ꯑꯃ ꯄꯤ ꯑꯗꯨꯒ ꯍꯥꯏꯔꯤꯕ ꯏꯊꯤꯜ ꯑꯁꯤꯒꯤ ꯃꯅꯨꯡꯗꯗꯤ ꯑꯩꯈꯣꯏꯅ ꯁꯥꯟꯅꯕꯗ ꯑꯣꯏꯔꯒꯁꯨ ꯌꯥꯝꯅ ꯑꯞ ꯇꯨ ꯗꯦꯠ ꯑꯣꯏꯔꯛꯄ ꯑꯞꯒ꯭ꯔꯦꯗꯦꯁꯟ ꯂꯥꯛꯄ ꯑꯗꯨꯒ ꯑꯩꯈꯣꯏꯅ ꯊ꯭ꯔꯤꯗꯤꯗ ꯁꯥꯟꯅꯔꯛꯄ ꯑꯣꯔ ꯑꯩꯈꯣꯏꯅ ꯊ꯭ꯔꯤꯗꯤꯒꯤ ꯑꯅꯣꯞꯅꯆꯤꯡꯕꯁꯤꯡ ꯎꯞꯄꯒ ꯍꯦꯟꯅ ꯒꯦꯝ ꯑꯗꯨꯕꯨ ꯍꯦꯟꯅ ꯅꯨꯡꯉꯥꯏꯕ ꯃꯑꯣꯡꯗ ꯁꯥꯟꯅꯅꯕ ꯕ ꯑꯣꯏꯍꯜꯂꯛꯄꯁꯤꯅ ꯃꯔꯝ ꯑꯣꯏꯗꯨꯅ ꯑꯩꯈꯣꯏꯒꯤ ꯍꯨꯖꯤꯛꯀꯥꯟꯒꯤ ꯕꯤꯗꯤꯑꯣ ꯑꯃꯁꯨꯡ ꯃꯥꯒꯤ ꯏꯁꯇ꯭ꯔꯤꯃꯤꯡꯒꯤ ꯂꯩꯔꯤꯕ ꯀꯟꯇꯦꯟꯁꯤꯡ ꯑꯁꯤ ꯇꯁꯦꯡꯅ ꯍꯥꯏꯔꯒꯗꯤ ꯌꯥꯝꯅ ꯑꯩꯈꯣꯏꯒꯤ ꯒꯦꯃꯔꯁꯤꯡꯗꯗꯤ ꯌꯥꯝꯅ ꯅꯨꯡꯉꯥꯏꯕ ꯏꯊꯤꯜ ꯑꯃꯁꯨꯡ ꯑꯅꯧꯕ ꯏꯅꯣꯠ ꯑꯃ ꯄꯤ ꯍꯥꯏꯅ ꯑꯩ ꯊꯝꯖꯒꯦ